ꯌꯥꯝ ꯊꯥꯖꯗꯅ ꯐꯣꯟ ꯇꯧꯔꯛꯑꯦ ꯀꯩꯁꯨ ꯆꯤꯟꯗꯦꯗ ꯍꯥꯡꯉꯤ ꯀꯩ ꯂꯩꯔꯒꯦ

ꯌꯥꯏꯌꯦ ꯑꯩꯁꯨ ꯅꯣꯏ ꯀꯥꯛꯆꯤꯡꯗ ꯌꯥꯎꯁꯪ ꯌꯥꯎꯅꯤꯡꯉꯒ ꯂꯩꯔꯝꯃꯤꯅꯦ ꯍꯥꯏꯔꯣꯏ ꯍꯥꯏꯔꯣꯏ ꯑꯩ ꯀꯥꯛꯆꯤꯡꯗ ꯌꯥꯎꯁꯪ ꯌꯥꯝ ꯌꯥꯎꯅꯤꯡꯉꯦ ꯃꯌꯥꯝꯅ ꯀꯥꯛꯆꯤꯡꯗꯣ ꯌꯥꯎꯁꯪ ꯌꯥꯝ ꯅꯨꯡꯉꯥꯏꯌꯦꯅ ꯍꯥꯏꯅꯩꯌꯦ ꯀꯃꯥꯏ ꯀꯃꯥꯏꯅ ꯇꯧꯒꯦ ꯋꯥꯔꯤ ꯈꯔ ꯇꯧꯔꯛꯑꯣ ꯌꯥꯎꯁꯪꯒꯤ ꯑꯕꯦꯔ ꯇꯩꯅꯕꯤ ꯏꯁꯤꯡꯒ ꯆꯥꯏꯅꯕ꯭ꯔꯣ ꯀꯃꯥꯏꯅ ꯇꯧꯕꯅꯣ

ꯌꯥꯏꯌꯦ ꯌꯥꯏꯌꯦ ꯌꯥꯎꯁꯦ ꯑꯗꯨꯗꯤ ꯑꯩ ꯗ꯭ꯔꯦꯁ ꯑꯔꯩꯈꯩ ꯄꯨꯔ ꯂꯥꯛꯑꯒꯦ ꯑꯗꯨꯒ ꯅꯣꯏꯗ ꯐꯖꯟꯅ ꯅꯩꯊꯔꯁꯤ

ꯍꯣꯏ ꯌꯥꯏꯌꯦ ꯑꯗꯨꯒ ꯑꯗꯨꯗ ꯈꯠꯄ ꯌꯥꯕ ꯈꯠꯂꯁꯤ

ꯌꯥꯏꯌꯦ ꯌꯥꯏꯌꯦ ꯌꯥꯎꯁꯪꯗꯣ ꯐꯖꯟꯅ ꯌꯥꯎꯔꯁꯤ ꯀꯩꯅꯣ ꯅꯨꯃꯤꯗꯥꯡꯗꯒ ꯄꯩꯁꯥ ꯈꯥꯏꯕ ꯆꯠꯄꯗꯨꯗꯤ ꯆꯠꯀꯗ꯭ꯔꯣ ꯐꯩꯌꯦ ꯑꯗꯨꯗꯤ ꯌꯥꯝ ꯅꯨꯡꯉꯥꯏꯅꯤꯌꯦ ꯑꯗꯨꯗꯤ ꯑꯩꯈꯣꯏ ꯁꯥꯏꯁꯨ ꯀꯧꯔꯛꯑꯒꯦ ꯎꯝ ꯍꯣꯏ ꯀꯥꯛꯆꯤꯡꯗꯗꯤ ꯃꯤꯁꯤ ꯌꯥꯝ ꯂꯥꯛꯑꯦ ꯍꯥꯏꯌꯦ ꯍꯣꯏ ꯂꯝ ꯂꯝꯒꯤ ꯑꯩꯈꯣꯏ ꯏꯃꯥꯟꯅꯕꯤ ꯏꯃꯥꯟꯅꯕꯁꯤꯡꯁꯨ ꯀꯥꯛꯆꯤꯡꯗ ꯀꯥꯛꯆꯤꯡꯗ ꯆꯠꯅꯤ ꯍꯥꯏꯔꯗꯤ ꯂꯣꯏꯔꯦ ꯌꯥꯎꯁꯪꯗ ꯀꯥꯛꯆꯤꯡꯁꯤ ꯌꯥꯎꯁꯪ ꯌꯥꯝ ꯅꯨꯡꯉꯥꯏ ꯑꯅ ꯍꯥꯏꯌꯦꯕ ꯑꯩꯁꯨ ꯑꯃꯨꯛꯇꯪ ꯌꯥꯎꯅꯤꯡꯗꯅ ꯂꯩꯔꯝꯃꯤꯅꯤ ꯅꯪꯉꯣꯟꯗ ꯐꯣꯟ ꯇꯧꯔꯛꯀꯦꯅ ꯈꯜꯂꯝꯕꯅꯤ

ꯅꯣꯛ ꯈꯦꯗꯅ ꯍꯣꯏ ꯍꯣꯏ ꯂꯥꯛꯀꯦ ꯂꯥꯛꯀꯦ ꯑꯗꯨꯒ ꯑꯕꯦꯔ ꯐꯖꯟꯅ ꯇꯩꯕꯤꯔꯒꯦ ꯅꯪ ꯑꯩꯅ ꯆꯣꯡꯁꯤ ꯆꯣꯡꯁꯤ ꯊꯥꯕꯜꯗꯣ ꯅꯤꯡ ꯇꯦꯛꯈꯩ ꯑꯝꯇ ꯆꯣꯡꯊꯣꯛꯁꯤ ꯑꯗꯨꯅꯤ ꯍꯌꯦꯡ ꯃꯧ ꯑꯣꯏꯔꯀꯥꯟꯗ ꯌꯥꯎꯁꯪ ꯀꯨꯝꯍꯩꯒꯥꯏꯁꯤ ꯑꯩꯈꯣꯏꯅ ꯌꯥꯎꯕ ꯐꯪꯄꯣꯠ ꯅꯠꯇꯦ ꯍꯣꯏ ꯍꯣꯏ ꯍꯥꯏꯅꯔꯒꯦ ꯐꯖꯟꯅ ꯑꯗꯨꯒ ꯐꯤꯌꯣꯝ ꯊꯧꯌꯣꯝ ꯇꯧꯔꯒ ꯄꯣꯠꯌꯣꯝ ꯊꯧꯌꯣꯝ ꯇꯧꯔꯒ ꯂꯥꯛꯑꯒꯦ ꯆꯦꯜꯂꯛꯑꯒꯦ ꯑꯗꯨꯝ

ꯍꯣꯏ ꯍꯣꯏ ꯑꯩ ꯃꯔꯣꯟ ꯑꯃꯨꯛ ꯍꯥꯏꯔꯛꯑꯒꯦ ꯍꯣꯔꯦꯟ ꯍꯣꯏ ꯍꯣꯏ ꯐꯔꯦ ꯐꯔꯦ ꯑꯗꯨꯗꯤ

ꯍꯣꯏ ꯍꯣꯏ